ꯍꯜꯂꯣ ꯚꯥꯏ ꯑꯩ ꯍꯟꯗꯛꯀꯤ ꯁꯨꯇꯤꯗꯤ ꯑꯩ ꯕꯦꯡꯒꯂꯣꯔꯗꯒꯤ ꯒꯨꯍꯥꯇꯤ ꯐꯥꯎꯕ ꯇ꯭ꯔꯦꯟꯗ ꯂꯥꯛꯅꯤꯉꯥꯏꯒꯤ ꯈꯟꯕꯅꯦ ꯑꯗꯣ ꯑꯩꯗꯤ ꯇ꯭ꯔꯦꯟꯗ ꯑꯃꯔꯛ ꯐꯥꯎꯁꯨ ꯆꯠꯇ꯭ꯔꯤꯕꯅꯤꯅ ꯇ꯭ꯔꯦꯟꯁꯨ ꯕꯨꯛꯁꯨ ꯑꯃꯔꯛ ꯐꯥꯎꯁꯨ ꯇꯧꯗ꯭ꯔꯤꯕꯅꯤꯅ ꯃꯣꯏꯅ ꯍꯥꯏꯕ ꯀꯥꯟꯗ ꯇ꯭ꯔꯦꯟꯒꯤ ꯀꯣꯇꯥꯒꯨꯝꯕꯁꯨ ꯌꯥꯝ ꯂꯩꯌꯦ ꯑꯗꯨꯕꯨ ꯑꯩꯗꯤ ꯈꯪꯗꯦ ꯑꯗꯨꯕꯨ ꯈꯪꯗꯕꯅꯤꯅ ꯅꯪꯅ ꯈꯔ ꯍꯥꯏꯕꯤꯌꯣ ꯀꯣꯇꯥꯒꯤꯗꯃꯛꯇ ꯅꯠꯇ꯭ꯔꯒ ꯅꯪꯅ ꯀꯣꯇꯥꯒꯤ ꯑꯐꯕ ꯌꯦꯡꯕꯤꯔꯒ ꯑꯩ ꯍꯟꯗꯛꯀꯤ ꯑꯩ ꯁꯨꯇꯤ ꯂꯥꯛꯄꯁꯦ ꯑꯩ ꯇ꯭ꯔꯦꯟꯗ ꯅꯪꯅ ꯑꯩꯒꯤ ꯕꯨꯀꯤꯡ ꯅꯪꯒꯤ ꯑꯩꯅ ꯅꯪꯒꯤ ꯅꯪꯅ ꯑꯩꯒꯤ ꯕꯨꯀꯤꯡ ꯇꯧꯕꯤꯌꯣ ꯑꯩꯗꯤ ꯇ꯭ꯔꯦꯟꯗꯁꯨ ꯂꯥꯛꯇ꯭ꯔꯤꯕꯅꯤꯅ ꯑꯃꯔꯛ ꯐꯥꯎꯕꯁꯨ ꯑꯗꯨꯒ ꯕꯨꯛꯁꯨ ꯇꯧꯗꯕꯅꯤꯅ ꯅꯪꯅ ꯑꯐꯕ ꯀꯣꯇꯥ ꯌꯦꯡꯕꯤꯔꯒ ꯍꯟꯗꯛꯇꯤ ꯅꯪꯅ ꯑꯩꯒꯤ ꯇ꯭ꯔꯦꯟꯒꯤ ꯇꯤꯀꯦꯠꯇꯣ ꯕꯨꯛ ꯇꯧꯕꯤꯌꯣ